ꯁꯤꯠꯅꯤꯐꯤꯀꯦꯟ ꯗꯤꯖꯥꯁꯇꯔ ꯈ꯭ꯋꯥꯏꯗꯒꯤ ꯆꯥꯎꯅ ꯃꯅꯤꯄꯨꯔꯗ ꯑꯩꯈꯣꯏꯒꯤ ꯍꯤꯁꯇ꯭ꯔꯤꯗ ꯊꯣꯛꯈꯤꯕ ꯗꯤꯁꯇ꯭ꯔꯛꯁꯟ ꯑꯃꯗꯤ ꯑꯃꯥꯡ ꯑꯇꯥꯁꯤꯡ ꯑꯁꯤ ꯑꯃꯈꯛꯇꯅꯤ ꯑꯥꯔꯠꯀ꯭ꯋꯦꯛꯅ ꯃꯔꯝ ꯑꯣꯏꯔꯒ ꯅꯥꯏꯟꯇꯤꯟ ꯐꯤꯞꯇꯤ ꯁꯚꯦꯟ ꯑꯁꯤꯗ ꯃꯁꯤꯅ ꯃꯔꯝ ꯑꯣꯏꯔꯒ ꯑꯩꯈꯣꯏꯒꯤ ꯃꯅꯤꯄꯨꯔꯗ ꯂꯩꯔꯤꯕ ꯅꯍꯥꯁꯤꯡ ꯑꯃꯁꯨꯡ ꯑꯍꯜꯁꯤꯡ ꯑꯃꯁꯨꯡ ꯑꯉꯥꯡꯁꯤꯡ ꯑꯗꯨꯛꯀꯤ ꯃꯇꯤꯛ ꯑꯋꯥ ꯑꯅꯥ ꯆꯩꯊꯦꯡ ꯄꯤꯈꯤ ꯗꯦꯠ ꯑꯃꯁꯨꯡ ꯃꯦꯛꯅꯤꯇꯤꯛꯀꯤ ꯃꯇꯥꯡꯗꯗꯤ ꯑꯥꯔꯠꯀ꯭ꯋꯦꯛ ꯍꯥꯏꯔꯤꯕ ꯑꯩꯈꯣꯏꯒꯤ ꯊꯧꯑꯣꯡ ꯑꯗꯨꯗ ꯑꯥꯒꯁꯀꯤ ꯇꯥꯡ ꯇꯔꯥꯃꯉꯥ ꯅꯥꯏꯟꯇꯤꯟ ꯐꯤꯞꯇꯤ ꯁꯚꯦꯟꯗ ꯁꯚꯦꯟ ꯄꯣꯏꯟ ꯇꯨ ꯃꯦꯛꯅꯤꯇ꯭ꯌꯨꯠꯇ ꯑꯗꯨꯛꯀꯤ ꯃꯇꯤꯛ ꯑꯀꯟꯕ ꯌꯨꯍꯥ ꯍꯥꯔꯛꯄꯅ ꯃꯔꯝ ꯑꯣꯏꯔꯒ ꯑꯩꯈꯣꯏꯒꯤ ꯑꯅꯛꯄꯗ ꯂꯩꯔꯤꯕ ꯃꯦꯟꯃꯥꯔ ꯑꯃꯁꯨꯡ ꯏꯟꯗꯤꯌꯥꯒꯤ ꯕꯣꯔꯗꯔꯗ ꯔꯤꯖꯟꯗ ꯑꯦꯐꯦꯛꯇꯤꯞ ꯑꯣꯏꯔꯤꯕ ꯃꯅꯤꯄꯨꯔꯒꯤ ꯁꯔꯥꯎꯟꯗꯤꯡ ꯑꯦꯔꯤꯌꯥꯁꯤꯡꯗ ꯂꯣꯏꯅ ꯑꯃꯥꯡ ꯑꯇꯥ ꯗꯤꯁꯇ꯭ꯔꯛꯁꯟ ꯊꯣꯛꯍꯟꯈꯤ ꯃꯁꯤꯅ ꯀꯔꯤꯗ ꯏꯝꯄꯦꯛ ꯑꯣꯏꯕꯒꯦ ꯍꯥꯏꯕ ꯃꯇꯝꯗ ꯑꯩꯈꯣꯏꯒꯤ ꯁꯦꯕꯔꯦꯜ ꯕꯤꯜꯗꯤꯡꯁꯤꯡ ꯏꯟꯐ꯭ꯔꯥꯏꯁꯇ꯭ꯔꯛꯆꯔꯁꯤꯡ ꯌꯨꯝꯁꯤꯡ ꯃꯅꯤꯄꯨꯔꯗ ꯂꯩꯔꯤꯕꯁꯤꯡ ꯂꯣꯏꯅꯃꯛ ꯑꯃꯥꯡ ꯑꯇꯥ ꯊꯣꯛꯍꯟꯈꯤ ꯇ꯭ꯔꯦꯗꯤꯁꯅꯦꯜ ꯏꯁꯇ꯭ꯔꯛꯆꯔ ꯕꯦꯝꯕꯨꯅ ꯁꯥꯕ ꯌꯨꯝꯁꯤꯡ ꯀꯣꯂꯥꯞꯁ ꯇꯧꯍꯟꯈꯤ ꯕꯦꯝꯕꯨꯅ ꯁꯥꯕ ꯌꯨꯝꯁꯤꯡ ꯑꯗꯨ ꯀꯣꯂꯥꯞꯁ ꯇꯧꯔꯛꯄ ꯃꯇꯝꯗ ꯃꯤꯑꯣꯏꯕꯒꯤ ꯄꯨꯟꯁꯤ ꯑꯃꯥꯡꯕ ꯀꯌꯥ ꯊꯦꯡꯅꯖꯈꯤ ꯂꯣꯏꯅ ꯂꯣꯏꯅꯅ ꯑꯁꯣꯛ ꯑꯄꯟꯁꯨ ꯀꯌꯥꯃꯔꯨꯝ ꯌꯥꯎꯈꯤ ꯍꯤꯁꯇ꯭ꯔꯤꯗ ꯔꯦꯀꯣꯔꯠ ꯑꯣꯏꯅ ꯑꯩꯈꯣꯏꯒꯤ ꯑꯥꯔꯠꯀ꯭ꯋꯦꯛ ꯃꯅꯤꯄꯨꯔꯗ ꯇꯧꯈꯤꯕꯁꯦ ꯑꯁꯤꯅ ꯃꯤ ꯆꯥꯝꯃꯔꯣꯝ ꯁꯤꯈꯤ ꯑꯗꯨꯒ ꯃꯤ ꯂꯤꯁꯤꯡ ꯑꯃꯔꯣꯝ ꯃꯌꯨꯝ ꯂꯩꯇꯅ ꯀꯃꯨꯅꯤꯇꯤ ꯍꯣꯜꯗ ꯒꯕꯔꯟꯃꯦꯟꯒꯤ ꯃꯤꯠꯌꯦꯡꯗ ꯂꯩꯍꯟꯈꯤ ꯃꯁꯤꯅ ꯏꯐꯦꯛꯇꯤꯞ ꯑꯣꯏꯔꯤꯕ ꯑꯉꯥꯡ ꯃꯆꯥꯁꯤꯡꯁꯤꯗ ꯃꯦꯟꯇꯦꯜ ꯏꯁꯨ ꯃꯌꯥꯝ ꯂꯥꯛꯍꯟꯈꯤ ꯑꯥꯔꯠꯀ꯭ꯋꯦꯛ ꯑꯁꯤꯅ ꯃꯔꯝ ꯑꯣꯏꯔꯒ ꯑꯩꯈꯣꯏꯒꯤ ꯂꯩꯔꯤꯕ ꯍ꯭ꯌꯨꯃꯦꯅꯤꯇꯔꯤ ꯑꯦꯠꯁ ꯒꯕꯔꯟꯃꯦꯟꯅ ꯑꯗꯨꯛꯀꯤ ꯃꯇꯤꯛ ꯃꯣꯕꯂꯥꯏꯁ ꯇꯧꯕꯤꯈꯤ ꯍꯥꯏꯕꯗꯤ ꯄ꯭ꯔꯣꯚꯥꯏꯠ ꯇꯧꯕꯤꯈꯤ ꯁꯦꯜꯇꯔꯁꯤꯡ ꯐꯨꯠꯁꯤꯡ ꯃꯦꯗꯤꯀꯦꯜ ꯑꯦꯁꯤꯁꯇꯦꯟꯁ ꯗꯣꯛꯇꯔꯁ ꯀꯌꯥꯃꯔꯨꯝ ꯃꯤꯠꯌꯦꯡ ꯆꯪꯁꯤꯟꯈꯤ ꯀꯃꯨꯅꯤꯇꯤ ꯍꯣꯜꯗ ꯂꯩꯔꯤꯕꯁꯤꯡ ꯒꯕꯔꯟꯃꯦꯟꯒꯤ ꯃꯤꯠꯌꯦꯡꯒꯤ ꯃꯈꯥꯗ ꯑꯁꯤꯅ ꯑꯥꯔꯠꯀ꯭ꯋꯦꯛꯀꯤ ꯑꯩꯈꯣꯏꯅ ꯈ꯭ꯋꯥꯏꯗꯒꯤ ꯇꯝꯊꯤꯔꯕ ꯏꯚꯦꯟꯁ ꯑꯃꯅꯤ ꯃꯅꯤꯄꯨꯔꯒꯤ ꯍꯤꯁꯇ꯭ꯔꯤꯗ ꯅꯥꯏꯟꯇꯤꯟ ꯐꯤꯞꯇꯤ ꯁꯚꯦꯟꯒꯤ ꯃꯇꯨꯡꯏꯟꯅ